ꯃꯅꯤꯄꯨꯔꯒꯤ ꯐꯦꯁꯟ ꯏꯟꯗꯁꯇ꯭ꯔꯤꯁꯇ ꯃꯅꯤꯄꯨꯔꯒꯤ ꯅ꯭ꯌꯨꯁ ꯃꯦꯗ꯭ꯌꯥꯁꯤꯡꯅ ꯑꯆꯧꯕ ꯊꯧꯗꯥꯡ ꯑꯃ ꯂꯧꯔꯤ ꯃꯔꯝ ꯑꯁꯤꯅ ꯐꯦꯁꯟ ꯁꯣꯁꯅꯆꯤꯡꯕ ꯇ꯭ꯔꯦꯗꯤꯁꯅꯦꯜ ꯁꯣꯁ ꯃꯔꯨ ꯃꯔꯨꯑꯣꯏꯕ ꯑꯩꯈꯣꯏꯒꯤ ꯏꯕꯦꯟꯁ ꯃꯌꯥꯝꯁꯤꯗ ꯅ꯭ꯌꯨꯁ ꯃꯦꯗ꯭ꯌꯥꯁꯤꯅ ꯀꯕꯔꯦꯁꯁꯦ ꯂꯧꯕꯅ ꯃꯔꯝ ꯑꯣꯏꯔꯒ ꯃꯄꯥꯟ ꯂꯝꯗ ꯑꯩꯈꯣꯏ ꯀꯔꯝꯕ ꯃꯅꯤꯄꯨꯔ ꯁ ꯗ꯭ꯔꯦꯁ ꯁꯦꯠꯂꯤ ꯑꯃꯗꯤ ꯐ꯭ꯔꯦꯁꯟ ꯁꯦꯟꯁꯅ ꯀꯃꯥꯏꯅ ꯇꯧꯏ ꯍꯥꯏꯕꯗꯣ ꯎꯠꯂꯤ ꯃꯔꯝ ꯑꯁꯤꯅ ꯅ꯭ꯌꯨꯁ ꯃꯦꯗ꯭ꯌꯥꯁꯤꯡ ꯑꯁꯤ ꯈ꯭ꯋꯥꯏꯗꯒꯤ ꯃꯔꯨꯑꯣꯏ ꯑꯃꯗꯤ ꯐꯦꯁꯟ ꯏꯟꯗꯁꯇ꯭ꯔꯤꯗ ꯃꯔꯨꯑꯣꯏꯕ ꯊꯧꯗꯥꯡ ꯑꯃ ꯂꯧꯔꯤ ꯍꯥꯏꯅ